ꯑꯩꯅ ꯑꯥꯃꯥꯖꯣꯟꯗꯒꯤ ꯔꯦꯠꯃꯤ ꯁꯤꯛꯁ ꯑꯦ ꯑꯃ ꯀꯛꯑꯦ ꯄ꯭ꯔꯥꯏꯖꯅ ꯑꯩꯠ ꯊꯥꯎꯖꯟ ꯔꯥꯝꯅ ꯊ꯭ꯔꯤ ꯖꯤ ꯕꯤ ꯑꯗꯒꯤ ꯔꯣꯝꯅ ꯊꯥꯔꯇꯤ ꯇꯨ ꯖꯤ ꯕꯤ ꯕꯦꯇ꯭ꯔꯤꯅ ꯐꯣꯔ ꯊꯥꯎꯖꯟ ꯀꯦꯃꯦꯔꯥꯁꯨ ꯁꯦꯡꯗꯦ ꯃꯩꯁꯨ ꯈꯥꯡꯗꯦ ꯆꯥꯔꯖ ꯇꯧꯕ ꯀꯥꯟꯗꯁꯨ ꯃꯩ ꯊꯨꯅ ꯊꯨꯅ ꯇꯥꯏ ꯐꯥꯁ ꯆꯥꯔꯖꯤꯡ ꯑꯣꯏꯌꯦꯅ ꯀꯛꯎꯔꯒ ꯑꯗꯨ ꯀꯛꯎꯔꯦ ꯑꯗꯨꯗꯨ ꯆꯥꯔꯖ ꯇꯧꯕ ꯀꯥꯟꯗꯁꯨ ꯆꯪꯗ꯭ꯔꯦ ꯆꯪꯕꯀꯥꯟ ꯆꯪꯕꯀꯥꯟꯗꯁꯨ ꯌꯥꯝꯅ ꯇꯞꯄꯦ ꯑꯗꯣ ꯇꯥꯕ ꯀꯥꯟꯗꯅ ꯌꯥꯝ ꯊꯨꯔꯦ ꯑꯗꯒꯤ ꯌꯨꯇꯨꯞ ꯆꯪꯉꯨꯔꯦ ꯒꯦꯂꯔꯤꯗ ꯆꯪꯒꯦꯅ ꯕꯦꯛ ꯆꯠꯄ ꯀꯥꯟꯗꯁꯨ ꯍꯦꯡ ꯑꯗꯨꯝ ꯆꯠꯂꯤ ꯑꯗꯨꯒ ꯐꯣꯟꯁꯦ ꯄꯥꯏꯕꯁꯨ ꯅꯨꯡꯉꯥꯏꯇꯦ ꯑꯗꯨ ꯔꯤꯜꯁ ꯂꯥꯡ ꯅꯝꯕꯀꯥꯟꯗꯁꯨ ꯕꯤꯗꯤꯑꯣ ꯀꯩ ꯀꯩ ꯂꯧꯕꯀꯥꯟꯗꯁꯨ ꯌꯥꯝ ꯅꯨꯡꯉꯥꯏꯇ꯭ꯔꯦ ꯑꯗꯨ ꯐꯣꯟꯅꯤꯅ ꯌꯥꯝ ꯄꯥꯝꯅꯁꯨ ꯂꯩꯖꯔꯨꯔꯒ ꯑꯁꯨꯃꯥꯏꯅ ꯇꯧꯔꯛꯄꯁꯤꯗꯤ ꯅꯨꯡꯁꯨ ꯅꯨꯡꯉꯥꯏꯇꯦ ꯐꯣꯟ ꯄꯥꯏꯒꯦꯁꯨ ꯈꯟꯗ꯭ꯔꯦ ꯁꯤꯒꯨꯝꯕ ꯐꯣꯟꯁꯦ ꯃꯇꯨꯡ ꯃꯅꯥꯎ ꯀꯛꯎꯕꯁꯨ ꯌꯥꯕ ꯅꯠꯇꯦ ꯀꯛꯁꯨ ꯀꯛꯑꯔꯣꯏ ꯂꯣꯏꯔꯦ ꯑꯗꯨꯒ ꯍꯥꯏꯗꯤ ꯌꯥꯝꯅ ꯍꯦꯡꯁꯨ ꯆꯠꯂꯦ ꯑꯗꯨꯒ ꯄꯥꯏꯕ ꯀꯥꯟꯗꯁꯨ ꯅꯨꯡꯉꯥꯏꯇꯦ ꯀꯣꯜ ꯂꯥꯛꯄ ꯀꯥꯟꯗꯁꯨ ꯂꯣꯏꯅ ꯃꯝꯁꯤꯟꯈ꯭ꯔꯒ ꯀꯔꯤꯝꯇꯁꯨ ꯊꯣꯛꯂꯛꯇꯦ